ꯏꯟꯗꯤꯌꯥꯒꯤ ꯄꯣꯂꯤꯇꯤꯛꯁꯤ ꯌꯥꯝꯅ ꯐꯩ ꯃꯔꯝꯗꯤ ꯃꯜꯇꯤ ꯄꯥꯔꯇꯤ ꯁꯤꯁꯇꯦꯝ ꯆꯠꯅꯩ ꯃꯜꯇꯤ ꯄꯥꯔꯇꯤ ꯁꯤꯁꯇꯦꯝꯗꯗꯤ ꯏꯟꯗꯤꯌꯥꯒꯤ ꯂꯩꯔꯤꯕ ꯂꯤꯗꯔ ꯃꯇꯤꯛ ꯆꯥꯕ ꯂꯤꯗꯔ ꯃꯌꯥꯝ ꯑꯃꯁꯤ ꯁꯔꯨꯛ ꯃꯥꯒꯤ ꯃꯥꯒꯤ ꯒꯣꯔꯃꯦꯟ ꯁꯦꯝꯅꯕꯒꯤꯗꯃꯛꯇ ꯀꯝꯄꯤꯇꯤꯁꯟ ꯇꯧꯅꯔꯒ ꯃꯇꯤꯡ ꯂꯩꯕ ꯑꯐꯕ ꯂꯤꯗꯔ ꯈꯟꯕ ꯉꯝꯍꯜꯂꯤ ꯑꯗꯨꯒ ꯑꯩꯈꯣꯏꯒꯤ ꯏꯟꯗꯤꯌꯥꯒ ꯏꯟꯗꯤꯌꯥꯗ ꯗꯦꯃꯣꯀ꯭ꯔꯦꯁꯤ ꯗꯦꯃꯣꯀ꯭ꯔꯦꯁꯤꯁꯤ ꯌꯥꯝꯅ ꯐꯩ ꯃꯁꯤꯅ ꯗꯦꯃꯣꯀ꯭ꯔꯦꯁꯤꯁꯤꯅ ꯑꯩꯈꯣꯏ ꯁꯤꯇꯤꯖꯟ ꯃꯈꯩꯗ ꯐ꯭ꯔꯤꯗꯝ ꯑꯣꯐ ꯏꯁꯄꯤꯁꯄꯨ ꯑꯣꯏꯒꯦꯔꯥ ꯑꯗꯒꯤ ꯐ꯭ꯔꯤꯗꯝ ꯃꯌꯥꯝ ꯑꯃ ꯐꯪꯍꯜꯂꯤ ꯔꯥꯏꯠ ꯃꯌꯥꯝ ꯑꯃ ꯄꯤꯔꯤ ꯃꯌꯥꯝ ꯑꯃ ꯐꯪꯕꯅꯤꯅ ꯌꯥꯝ ꯀꯥꯟꯅꯩ ꯌꯥꯝ ꯐꯩ ꯃꯁꯤꯗ ꯄꯥꯝꯗꯕ ꯗꯦꯃꯣꯀ꯭ꯔꯦꯁꯤꯗ ꯄꯥꯝꯗꯕ ꯑꯃꯇ ꯂꯩꯇꯦ ꯑꯗꯨꯒ ꯑꯩꯅ ꯈ꯭ꯋꯥꯏꯗꯩ ꯄꯥꯝꯕ ꯐꯦꯕꯣꯔꯥꯏꯠ ꯄꯣꯂꯤꯇꯤꯀꯦꯜ ꯂꯤꯗꯔꯁꯤ ꯃꯣꯗꯤꯅꯤ ꯍꯧꯖꯤꯛ ꯖꯧꯖꯤꯛ ꯒꯣꯔꯃꯦꯟ ꯄꯥꯏꯔꯤꯕ ꯄ꯭ꯔꯥꯏꯝ ꯃꯤꯅꯤꯁꯇꯔ ꯑꯣꯏꯔꯤꯕ ꯃꯣꯗꯤꯅꯤ ꯑꯗꯣ ꯃꯥꯅ ꯃꯥꯁꯤ ꯀꯔꯤꯒꯨꯝꯕ ꯑꯩꯒ ꯎꯅꯕ ꯐꯪ ꯇꯥꯔꯒꯗꯤ ꯑꯩꯅ ꯍꯥꯏꯅꯤꯡꯕꯗꯤ ꯍꯧꯖꯤꯛ ꯍꯧꯖꯤꯛ ꯂꯩꯔꯤꯕ ꯑꯩꯈꯣꯏꯒꯤ ꯃꯅꯤꯄꯨꯔꯒꯤ ꯑꯣꯏꯕ ꯁꯤꯆꯨꯋꯦꯁꯟ ꯇꯪꯗꯨ ꯂꯩꯇꯗꯕ ꯑꯩꯈꯣꯏꯒꯤ ꯂꯥꯟ ꯊꯣꯛꯏꯕ ꯀꯥꯡꯂꯨꯞ ꯃꯁꯦꯟ ꯂꯥꯟ ꯊꯣꯛꯏꯕꯁꯤ ꯌꯥꯝ ꯊꯨꯅ ꯂꯣꯏꯁꯤꯟꯍꯟꯅꯤꯡꯉꯤ ꯑꯗꯨꯒ ꯂꯩꯔꯤꯕ ꯑꯩꯈꯣꯏ ꯃꯅꯤꯄꯨꯔꯒꯤ ꯂꯩꯔꯤꯕ ꯅꯍꯥ ꯃꯈꯩ ꯊꯕꯛ ꯐꯪꯗꯕ ꯌꯥꯝ ꯂꯩꯌꯦ ꯑꯁꯤ ꯊꯕꯛ ꯐꯪꯅꯕ ꯃꯤꯟꯁ ꯎꯄꯥꯏ ꯑꯃꯃꯝ ꯄꯤꯕꯤꯔꯒ ꯑꯟꯑꯦꯝꯄ꯭ꯂꯣꯏꯃꯦꯟꯒꯤ ꯔꯦꯠꯁꯤ ꯍꯟꯊꯍꯟꯕ ꯄꯥꯝꯃꯤ ꯃꯁꯤ ꯍꯟꯊꯍꯟꯕꯤꯌꯨ ꯍꯥꯏꯅ ꯍꯥꯏꯅꯤꯡꯉꯤ